ꯍꯜꯂꯣ ꯑꯁꯤ ꯑꯁꯤ ꯑꯩꯈꯣꯏ ꯂꯩꯀꯥꯏꯗ ꯂꯩꯔꯤꯕ ꯕꯦꯝꯕꯨ ꯄ꯭ꯔꯗꯛ ꯌꯣꯟꯕ ꯃꯐꯝꯗꯨꯔꯣ

ꯑꯣ ꯑꯩ ꯁꯤꯗ ꯇꯨꯔꯤꯁꯅꯦ ꯑꯩ ꯃꯄꯥꯟ ꯂꯝꯗꯒꯤ ꯂꯥꯛꯄꯅꯦ ꯑꯗꯨ ꯉꯁꯥꯏ ꯑꯩꯅ ꯂꯝꯕꯤꯗ ꯕꯦꯝꯕꯨ ꯄ꯭ꯔꯗꯛ ꯃꯌꯥꯝ ꯎꯔꯝꯕ ꯕꯦꯝꯕꯨꯒꯤ ꯕꯥꯁꯀꯦꯠ ꯕꯦꯝꯕꯨꯒꯤ ꯁꯏꯀꯤꯟ ꯏꯁꯇꯤꯛ ꯑꯗꯨꯒꯨꯝꯕ ꯎꯕꯗꯨ ꯑꯩꯅ ꯂꯧꯅꯤꯡꯕꯒꯤ ꯑꯗꯨ ꯑꯩꯅ ꯄ꯭ꯔꯥꯏꯖꯇꯨ ꯗꯤꯁꯀꯁ ꯇꯧꯅꯤꯡꯕꯒꯤ ꯀꯣꯜ ꯇꯧꯔꯛꯄꯅꯦ ꯑꯣ ꯅꯣꯏꯒꯤꯁꯤ ꯗꯨꯀꯥꯟꯁꯤ ꯍꯌꯦꯡ ꯍꯥꯡꯒꯗ꯭ꯔꯥ ꯑꯩ ꯍꯌꯦꯡ ꯑꯣꯏꯅ ꯂꯥꯛꯂꯒ ꯈꯟꯅꯔꯒꯦ ꯑꯗꯨꯗꯤ ꯑꯣꯀꯦ ꯑꯣꯀꯦ ꯊꯝꯃꯦ ꯊꯝꯃꯦ